ꯍꯝꯕꯜ ꯕꯣꯏꯁꯇ ꯑꯩꯅ ꯍꯥꯟꯅ ꯑꯣꯔꯗꯔ ꯇꯧꯖꯈꯤꯕ ꯃꯣꯃꯣ ꯑꯗꯨ ꯀꯔꯤ ꯃꯣꯃꯣ ꯆꯥꯕ ꯃꯤꯑꯣꯏ ꯑꯗꯨ ꯂꯥꯛꯇꯕꯅ ꯃꯔꯝ ꯑꯣꯏꯔꯒ ꯃꯣꯃꯣ ꯑꯗꯨ ꯀꯦꯟꯁꯦꯜ ꯇꯧꯖꯔꯒꯦ ꯍꯥꯏꯅ ꯍꯥꯏꯖꯔꯤ